ꯑꯩꯅ ꯁ꯭ꯀꯨꯜ ꯇꯝꯂꯤꯀꯥꯟꯗ ꯁ꯭ꯀꯨꯜ ꯀꯥꯔꯤꯀꯥꯟꯗ ꯂꯥꯏꯕ꯭ꯔꯦꯔꯤ ꯆꯪꯉꯛꯑꯦ ꯂꯥꯏꯕ꯭ꯔꯦꯔꯤ ꯄꯥꯏ ꯂꯥꯏꯕ꯭ꯔꯦꯔꯤꯗ ꯂꯥꯏꯔꯤꯛꯁꯤꯡ ꯄꯥꯏ ꯁꯥꯏꯟꯁꯀꯤ ꯐꯤꯖꯤꯛꯁꯀꯤ ꯕꯥꯏꯌꯣꯒꯤ ꯀꯦꯃꯤꯁꯇ꯭ꯔꯤꯒꯤ ꯂꯥꯏꯔꯤꯛ ꯑꯗꯨꯝ ꯄꯥꯏ ꯀ꯭ꯂꯥꯁ ꯍꯥꯏ ꯁ꯭ꯀꯨꯜꯒꯤ ꯂꯥꯏꯔꯤꯛꯁꯤꯡꯁꯨ ꯄꯥꯏꯌꯦ ꯑꯗꯨꯒ ꯁꯦꯀꯦꯟꯗ꯭ꯔꯤꯒꯤ ꯍꯥꯏꯌꯔ ꯁꯦꯀꯦꯟꯗ꯭ꯔꯤꯒꯤ ꯂꯥꯏꯔꯤꯛ ꯁꯥꯏꯟꯀꯤꯁꯨ ꯑꯗꯨꯝ ꯄꯥꯏ ꯑꯗꯨ ꯂꯥꯏꯕ꯭ꯔꯦꯔꯤꯗ ꯑꯩꯅ ꯑꯌꯥꯝꯕ ꯄꯥꯕꯁꯤꯡ ꯈꯔꯈꯛ ꯂꯧꯈꯠꯄꯗ ꯑꯩꯈꯣꯏꯅ ꯗ ꯅ꯭ꯌꯨꯀ꯭ꯂꯤꯌꯔꯁ ꯑꯦꯟ ꯑꯦꯇꯣꯝꯁ ꯑꯗꯨꯒꯨꯝꯕꯒꯤ ꯄꯥꯏ ꯑꯗꯨꯒ ꯗ ꯒꯣꯜꯗꯟ ꯐꯤꯁ ꯍꯥꯏꯕ ꯂꯥꯏꯔꯤꯛ ꯑꯁꯤ ꯗ꯭ꯔꯃꯥꯇꯤꯛ ꯑꯣꯏꯕ ꯂꯥꯏꯔꯤꯛ ꯑꯁꯤꯃꯁꯨ ꯄꯥꯏ ꯑꯗꯨꯒ ꯑꯩꯈꯣꯏꯒꯤ ꯃꯅꯤꯄꯨꯔꯤꯒꯤ ꯑꯣꯏꯕ ꯁꯩꯔꯦꯡ ꯀꯌꯥꯃꯁꯨ ꯄꯥꯏ ꯑꯗꯨꯒ ꯑꯩꯈꯣꯏꯒꯤ ꯏꯪꯂꯤꯁꯀꯤ ꯂꯤꯇ꯭ꯔꯦꯆꯔꯒꯤ ꯏꯪꯂꯤꯁꯀꯤ ꯑꯣꯏꯅ ꯑꯩꯈꯣꯏꯒꯤ ꯗ ꯁꯣꯜ ꯗꯦꯖꯥꯔꯠ ꯍꯥꯏꯔꯤꯕ ꯑꯗꯨꯒꯨꯝꯕꯒꯤ ꯂꯥꯏꯔꯤꯛ ꯑꯗꯨꯗꯨꯃꯁꯨ ꯄꯥꯏ ꯑꯗꯨꯒ ꯑꯩꯈꯣꯏꯅ ꯑꯩꯅ ꯂꯥꯏꯕ꯭ꯔꯦꯔꯤꯗ ꯑꯌꯥꯝꯕ ꯄꯥꯕꯗ ꯑꯩꯈꯣꯏꯒꯤ ꯁꯥꯏꯟꯁꯀꯤ ꯕꯥꯏꯑꯣꯂꯣꯖꯤꯒꯤ ꯍꯥꯏꯕꯗ ꯑꯩꯈꯣꯏꯒꯤ ꯑꯗꯨꯒꯤ ꯃꯇꯥꯡꯗ ꯔꯤꯄ꯭ꯔꯗꯛꯇꯤꯞ ꯁꯤꯁꯇꯦꯝ ꯍꯥꯏꯕ ꯑꯗꯨꯒꯨꯝꯕꯒꯤ ꯇꯣꯄꯤꯛꯇꯁꯨ ꯑꯗꯨꯝ ꯄꯥꯏꯌꯦ ꯑꯗꯨꯗꯨꯒꯤ ꯑꯩꯈꯣꯏꯒꯤ ꯑꯩꯅ ꯑꯉꯥꯡ ꯑꯣꯏꯔꯤꯉꯩꯗ ꯂꯥꯏꯔꯤꯛ ꯄꯥꯈꯤꯕ ꯂꯥꯏꯔꯤꯛꯁꯤꯡ ꯑꯗꯨ ꯈꯖꯤꯛꯇꯪ ꯂꯧꯈꯠꯂꯕꯗ ꯑꯩꯅ ꯄꯥꯈꯤꯕꯗ ꯑꯩꯈꯣꯏꯒꯤ ꯏꯕꯣꯍꯜꯒꯤ ꯏꯃꯨꯡ ꯍꯥꯏꯕ ꯑꯗꯨꯒꯨꯝꯕꯒꯤ ꯂꯥꯏꯔꯤꯛꯁꯨ ꯑꯗꯨꯝ ꯌꯥꯎꯋꯤ ꯑꯗꯨꯒꯨꯝꯕꯁꯨ ꯄꯥꯏ ꯑꯗꯨꯗꯨꯒ ꯑꯩꯈꯣꯏꯒꯤ ꯋꯤꯜꯂꯤꯌꯝ ꯁꯦꯛꯁꯄꯤꯌꯔꯒꯤ ꯋꯥꯔꯤ ꯑꯣꯊꯦꯜꯂꯣ ꯍꯥꯏꯔꯤꯕ ꯑꯗꯨꯝꯃꯁꯨ ꯄꯥꯏ ꯑꯗꯨꯗꯨꯒ ꯑꯩꯈꯣꯏꯒꯤ ꯋꯤꯜꯂꯤꯌꯝ ꯁꯦꯛꯁꯄꯤꯌꯔꯒꯤ ꯔꯣꯃꯥꯟꯇꯤꯛ ꯑꯣꯏꯕ ꯑꯩꯈꯣꯏꯒꯤ ꯋꯥꯔꯤ ꯂꯥꯏꯔꯤꯛ ꯑꯣꯊꯦꯜꯂꯣ ꯍꯥꯏꯔꯤꯕ ꯂꯥꯏꯔꯤꯛ ꯑꯗꯨꯗꯨꯃꯁꯨ ꯑꯗꯨꯝ ꯄꯥꯔꯛꯈꯤ ꯑꯩꯈꯣꯏꯅ ꯑꯉꯥꯡ ꯑꯣꯏꯔꯤꯀꯥꯟꯗ ꯑꯗꯨꯒ ꯑꯩꯅ ꯇꯃꯛꯈꯤꯕ ꯑꯉꯥꯡ ꯑꯣꯏꯔꯤꯀꯥꯟꯗ ꯑꯗꯨꯝ ꯇꯣꯏꯅ ꯄꯥꯈꯤꯕ ꯑꯗꯨꯝ ꯑꯩꯅ ꯑꯌꯥꯝꯕ ꯑꯣꯊꯦꯜꯂꯣ ꯍꯥꯏꯕꯁꯤꯃ ꯑꯗꯨꯝ ꯇꯣꯏꯅ ꯄꯥꯏ ꯑꯗꯨꯗꯨꯒ ꯑꯩꯈꯣꯏꯅ ꯁꯣꯜꯇꯤ ꯗꯦꯖꯥꯔꯠ ꯍꯥꯏꯕꯗꯨꯁꯨ ꯄꯥꯏ ꯗ ꯇꯤꯇꯥꯅꯤꯛ ꯍꯥꯏꯔꯤꯕ ꯂꯥꯏꯔꯤꯛ ꯑꯗꯨꯁꯨ ꯑꯗꯨꯝ ꯄꯥꯏ ꯑꯗꯨꯗꯨꯅ ꯂꯥꯏꯕ꯭ꯔꯦꯔꯤꯗ ꯄꯥꯈꯤꯕ ꯂꯥꯏꯔꯤꯛꯁꯤꯡ ꯑꯗꯨꯒꯤ ꯌꯥꯝ ꯌꯥꯝꯃꯦ ꯂꯥꯏꯔꯤꯛ ꯃꯌꯥꯝꯁꯤꯡ ꯑꯗꯨꯏ ꯃꯔꯛꯇ ꯏꯟꯗꯤꯌꯥꯟ ꯄꯣꯂꯤꯇꯤꯛꯁ ꯑꯗꯨꯁꯨ ꯑꯗꯨꯝ ꯄꯥꯏ ꯑꯗꯨꯗꯨꯒ ꯑꯩꯈꯣꯏꯒꯤ